ꯑꯩꯍꯥꯛꯅ ꯀꯜꯄꯥꯅꯥ ꯆꯥꯎꯂꯥ ꯁ꯭ꯋꯦꯇ ꯋꯤꯂꯤꯌꯝ ꯔꯥꯀꯦꯁ ꯁꯔꯃꯒꯤ ꯃꯔꯝꯗ ꯃꯈꯣꯏꯅ ꯃꯥꯂꯦꯝ ꯑꯁꯤꯗ ꯂꯩꯔꯤꯕ ꯑꯇꯣꯞꯄ ꯀꯟꯇ꯭ꯔꯤꯒꯤ ꯃꯃꯥꯡꯗ ꯢꯁꯄꯦꯁꯀꯤ ꯃꯇꯥꯡꯗ ꯏꯟꯗꯤꯌꯥꯒꯤ ꯗꯃꯛꯇ ꯃꯈꯣꯏ ꯂꯩ ꯍꯥꯏꯕꯒꯤꯗꯃꯛꯇ ꯑꯩꯈꯣꯏꯅ ꯆꯕꯣꯀꯆꯕ ꯂꯩꯈꯤ ꯃꯈꯣꯏꯁꯤꯡ ꯑꯁꯤꯅ ꯃꯥꯂꯦꯝꯒꯤ ꯊꯥꯛꯇ ꯏꯟꯗꯤꯌꯥꯁꯤꯁꯨ ꯀꯔꯝꯕ ꯀꯟꯇ꯭ꯔꯤꯅꯣ ꯍꯥꯏꯕꯗꯨ ꯆꯞ ꯆꯥꯅ ꯈꯪꯍꯟꯈꯤ